ꯎꯝ ꯕꯤꯗꯤꯑꯣ ꯒꯦꯝꯁꯤꯡ ꯑꯁꯦ ꯑꯗꯨꯝ ꯑꯩꯅ ꯈꯪꯕ ꯈꯪꯉꯦ ꯍꯥꯏꯇꯥꯔꯦ ꯑꯗꯣ ꯑꯩꯈꯣꯏꯅ ꯁꯥꯟꯅꯈꯤꯕ ꯕꯤꯗꯤꯑꯣ ꯒꯦꯝꯁꯤꯡꯒꯤ ꯃꯔꯛꯇ ꯑꯩꯅ ꯈ꯭ꯋꯥꯏꯗꯩ ꯄꯥꯝꯕ ꯕꯤꯗꯤꯑꯣ ꯒꯦꯝꯗꯣ ꯑꯩꯗꯤ ꯃꯣꯕꯥꯏꯜ ꯂꯤꯖꯦꯟ ꯑꯣꯏꯅ ꯁꯥꯟꯅꯩ ꯃꯣꯕꯤꯏꯜ ꯂꯤꯖꯦꯟꯁꯦ ꯑꯩꯅ ꯑꯗꯨꯝ ꯄꯥꯝꯖꯩ ꯁꯥꯟꯅꯕ ꯌꯥꯝ ꯅꯨꯡꯉꯥꯏꯕꯅꯤꯅ ꯑꯗꯣ ꯑꯩꯅ ꯁꯥꯟꯅꯔꯤꯕꯒꯤ ꯃꯔꯝꯗꯤ ꯑꯗꯨꯝ ꯉꯥꯛꯇꯪ ꯑꯩꯈꯣꯏꯒꯤ ꯊꯕꯛ ꯂꯩꯔꯛꯇꯕ ꯀꯥꯟꯗ ꯑꯗꯨꯝ ꯑꯋꯥ ꯄꯣꯊꯥꯕ ꯑꯣꯏꯅ ꯉꯥꯛꯇꯪ ꯑꯗꯨꯝ ꯐꯃꯨꯡꯗ ꯂꯩꯔꯒ ꯑꯗꯨꯝ ꯁꯥꯟꯅꯕ ꯈꯣꯠꯅꯕ ꯑꯗꯨꯝ ꯇꯧꯕ ꯌꯥꯏ ꯑꯗꯣ ꯑꯗꯨꯒꯤꯗꯃꯛ ꯑꯩ ꯄꯥꯝꯖꯕꯅꯦ ꯕꯤꯗꯤꯑꯣ ꯒꯦꯝꯁꯦ ꯑꯩꯅ ꯁꯥꯟꯅꯔꯤꯕ ꯃꯣꯕꯥꯏꯜ ꯂꯦꯖꯦꯟ ꯄꯥꯝꯃꯦ